ꯃꯅꯤꯄꯨꯔꯤ ꯂꯣꯟ ꯉꯥꯡꯂꯤꯕ ꯃꯅꯤꯄꯨꯔꯤ ꯃꯆꯥ ꯑꯩꯈꯣꯏꯒꯤꯗꯃꯛꯇ ꯃꯅꯤꯄꯨꯔꯤ ꯂꯣꯟ ꯍꯥꯏꯕꯁꯤ ꯑꯩꯈꯣꯏꯒꯤ ꯑꯃꯠꯇ ꯉꯥꯏꯔꯕ ꯏꯃꯥ ꯂꯣꯟ ꯑꯣꯏꯕꯅꯤꯅ ꯏꯟꯈꯠꯂꯛꯂꯤꯕ ꯅꯍꯥꯔꯣꯜꯁꯤꯡꯗ ꯃꯅꯤꯄꯨꯔꯤ ꯂꯣꯟ ꯑꯁꯤ ꯇꯝꯕꯤꯕ ꯃꯊꯧ ꯇꯥꯏ ꯍꯥꯏꯅ ꯈꯜꯂꯤ ꯃꯔꯝꯗꯤ ꯑꯩꯈꯣꯏꯒꯤ ꯃꯅꯤꯄꯨꯔꯤ ꯂꯣꯟ ꯑꯁꯤꯕꯨ ꯌꯣꯛꯈꯠꯄ ꯑꯃꯗꯤ ꯆꯥꯎꯈꯠꯅꯕ ꯍꯣꯠꯅꯕꯗ ꯃꯅꯤꯄꯨꯔꯤꯗ ꯂꯩꯔꯤꯕ ꯃꯅꯤꯄꯨꯔꯤ ꯃꯆꯥ ꯈꯨꯗꯤꯡꯃꯛꯀꯤ ꯑꯆꯧꯕ ꯗꯥꯏꯇꯅꯤ ꯃꯅꯤꯄꯨꯔꯤ ꯂꯣꯟ ꯑꯁꯤꯕꯨ ꯌꯣꯛꯈꯠꯈꯟꯅꯕ ꯆꯥꯎꯈꯠꯅꯅꯕꯒꯤꯗꯃꯛꯇ ꯂꯣꯟ ꯑꯁꯤꯕꯨ ꯃꯌꯦꯛ ꯁꯦꯡꯅ ꯃꯃꯨꯠ ꯇꯥꯅ ꯈꯪꯕ ꯇꯉꯥꯏꯐꯗꯦ ꯂꯣꯟ ꯍꯥꯏꯕ ꯑꯁꯤ ꯂꯝ ꯑꯃꯒꯤ ꯃꯤꯡꯁꯦꯜꯅꯤ ꯂꯝ ꯑꯃꯒꯤ ꯆꯥꯎꯈꯠꯄ ꯑꯃꯗꯤ ꯂꯝꯗꯨꯒꯤ ꯁꯛꯇꯥꯛꯄ ꯍꯥꯏꯕꯁꯤ ꯂꯣꯟ ꯑꯁꯤꯅ ꯑꯣꯏꯒꯗꯧꯔꯤꯕꯅꯤ ꯑꯩꯈꯣꯏꯒꯤ ꯂꯣꯟ ꯑꯁꯤ ꯃꯇꯝ ꯀꯨꯏꯅ ꯃꯥꯡꯈ꯭ꯔꯒꯗꯒꯤ ꯇꯧꯔꯝꯂꯕꯅꯤ ꯑꯗꯨꯕꯨ ꯏꯀꯨꯏ ꯀꯨꯏꯗꯅ ꯃꯤꯂꯥꯜ ꯍꯥꯏꯔꯤꯕ ꯑꯣꯔꯒꯅꯥꯏꯖꯦꯁꯟ ꯑꯁꯤꯅ ꯍꯣꯠꯅꯕꯤꯗꯨꯅ ꯃꯅꯤꯄꯨꯔꯤ ꯂꯣꯟ ꯑꯁꯤꯕꯨ ꯃꯥꯂꯦꯝ ꯃꯤꯌꯥꯝꯗ ꯁꯛ ꯇꯥꯛꯄ ꯉꯝꯅꯕꯒꯤꯗꯃꯛꯇ ꯏꯟꯈꯠꯂꯛꯂꯤꯕ ꯑꯉꯥꯡꯁꯤꯡꯗ ꯃꯔꯨ ꯑꯣꯏꯅ ꯃꯈꯣꯏꯗ ꯑꯗꯨꯛꯀꯤ ꯃꯇꯤꯛ ꯀꯟꯅ ꯇꯝꯕꯤꯔꯤ ꯃꯁꯤ ꯂꯣꯟ ꯑꯁꯤꯕꯨ ꯆꯥꯎꯈꯠꯄꯗ ꯃꯇꯦꯡ ꯄꯥꯡꯕ ꯑꯩꯈꯣꯏ ꯈꯨꯗꯤꯡꯃꯛꯀꯤ ꯇꯉꯥꯏꯐꯗꯕ ꯑꯩꯈꯣꯏꯒꯤ ꯗꯥꯏꯇꯅꯤ ꯍꯥꯏꯅ ꯈꯜꯂꯤ